ꯍꯣꯏ ꯑꯗꯨꯝ ꯑꯩꯅ ꯑꯗꯨꯝ ꯍꯥꯏꯗꯤ ꯁꯦꯟꯖꯥ ꯊꯨꯝꯖꯥꯒꯤ ꯃꯇꯥꯡꯁꯦ ꯑꯗꯨꯝ ꯊꯦꯡꯅꯕ ꯑꯗꯨꯝ ꯌꯥꯎꯋꯦ ꯍꯥꯏꯗꯤ ꯌꯥꯎꯗꯕ ꯅꯠꯇꯦ ꯑꯗꯨꯝ ꯌꯥꯎꯏ ꯑꯩꯅ ꯊꯕꯛ ꯑꯃ ꯆꯠꯄ ꯈꯣꯠꯄ ꯃꯇꯝꯗ ꯑꯗꯨꯝ ꯁꯦꯟꯖꯥ ꯊꯨꯝꯖꯁꯤꯗꯤ ꯑꯗꯨꯝ ꯂꯩ ꯍꯧꯖꯤꯛ ꯑꯗꯨꯝ ꯃꯈꯣꯏ ꯂꯝꯗꯝꯁꯤꯗ ꯁꯦꯟꯖꯥ ꯊꯨꯝꯖꯥ ꯍꯥꯏꯁꯤꯗꯤ ꯑꯗꯨꯝ ꯂꯩꯔꯕ ꯉꯥꯛꯇꯅꯤ ꯑꯗꯣ ꯑꯩꯈꯣꯏꯅ ꯑꯩꯅ ꯑꯗꯨꯝ ꯍꯣꯏ ꯂꯣꯟꯒꯨꯝꯕ ꯈꯔ ꯏꯃꯨꯡꯗ ꯑꯋꯥ ꯑꯅꯥ ꯊꯣꯛꯄꯗꯒꯤ ꯄꯩꯁꯥ ꯈꯔ ꯑꯗꯨꯝ ꯑꯦꯄ꯭ꯂꯥꯏ ꯇꯧꯔꯨꯔꯤ ꯑꯗꯣ ꯁꯤꯟꯕꯒꯨꯝꯕ ꯈꯔ ꯋꯥꯕ ꯍꯥꯏꯗꯤ ꯄꯩꯁꯥ ꯊꯤꯒꯠꯄꯒꯨꯝꯕ ꯈꯔ ꯋꯥꯕ ꯈꯣꯠꯄꯒꯤ ꯄ꯭ꯂꯦꯕ꯭ꯂꯦꯝ ꯈꯔ ꯂꯩ ꯑꯗꯨꯃꯥꯏꯅ ꯂꯩꯕ ꯃꯇꯝꯁꯤꯗ ꯃꯣꯏꯅ ꯍꯥꯏꯗꯤ ꯑꯩꯒꯤ ꯂꯟ ꯊꯨꯝꯅ ꯆꯤꯡꯕ ꯍꯥꯏꯗꯤ ꯂꯧꯔꯅꯤ ꯈꯣꯠꯂꯅꯤ ꯁꯤꯡꯂꯛꯇ꯭ꯔꯗꯤ ꯈꯣꯠꯂꯛꯇ꯭ꯔꯗꯤꯅ ꯆꯤꯡꯕ ꯑꯌꯥꯝ ꯑꯃ ꯍꯥꯏꯗꯤ ꯑꯩꯉꯣꯟꯗ ꯑꯗꯨꯝ ꯀꯤꯍꯟꯕ ꯈꯣꯠꯍꯟꯕ ꯍꯥꯏꯗꯤ ꯅꯪ ꯁꯤ ꯁꯤꯡꯕ ꯉꯝꯗ꯭ꯔꯒꯗꯤ ꯅꯪ ꯀꯩꯒꯤꯗꯃꯛꯇ ꯂꯣꯟ ꯂꯧꯔꯨꯏꯅꯣ ꯈꯣꯠꯂꯨꯏꯅꯣ ꯍꯥꯏꯔꯀꯏ ꯑꯗ ꯑꯗꯨꯝ ꯑꯩꯅ ꯐꯖꯅ ꯍꯥꯏ ꯑꯗꯨꯝ ꯑꯣ ꯁꯤꯡꯒꯠꯅꯕ ꯇꯧꯒꯦ ꯈꯣꯏꯀꯦ ꯍꯥꯏꯗꯤ ꯅꯣꯏꯒꯤ ꯂꯣꯟꯗꯣ ꯑꯩ ꯂꯩꯇꯕꯒꯤ ꯂꯧꯔꯨꯕꯅꯤ ꯑꯗꯣ ꯑꯩ ꯈꯨꯗꯣꯡ ꯆꯥꯗꯕꯒꯤ ꯍꯧꯖꯤꯛ ꯃꯛꯀꯤ ꯑꯣꯏꯅ ꯄ꯭ꯔꯣꯕ꯭ꯂꯦꯝ ꯂꯩꯕꯩꯅꯤ ꯑꯗꯨꯝ ꯁꯤꯡꯉꯛꯀꯦ ꯈꯣꯠꯀꯦ ꯍꯥꯏꯅ ꯇꯞꯅ ꯇꯞꯅ ꯑꯗꯨꯝ ꯍꯥꯏ ꯑꯗꯣ ꯃꯣꯏꯅ ꯑꯗꯨꯃꯥꯏꯅ ꯌꯥꯔꯛꯇꯕ ꯈꯣꯠꯄ ꯃꯌꯥꯝ ꯌꯥꯎꯋꯦꯕ ꯍꯧꯖꯤꯛ ꯃꯇꯝꯗꯗꯤ ꯍꯥꯏꯗꯤ ꯑꯗꯨꯃꯥꯏꯅ ꯐꯖꯕ ꯋꯥꯍꯩ ꯋꯥꯇꯥ ꯁꯤꯖꯤꯟꯅꯔꯛꯄꯁꯨ ꯋꯥꯎꯋꯦ ꯑꯗꯨ ꯅꯠꯇꯅ ꯍꯥꯏꯗꯤ ꯌꯥꯝ ꯊꯤꯅ ꯉꯥꯡꯂꯛꯄ ꯈꯣꯠꯄꯁꯨ ꯌꯥꯎꯌꯦ ꯁꯤꯒꯨꯝꯕꯁꯨ ꯑꯗꯨꯝ ꯃꯣꯏꯒꯤ ꯍꯥꯏꯗꯤ ꯃꯣꯏꯅ ꯑꯗꯨꯃꯥꯏꯅ ꯍꯥꯏꯔꯛꯇꯥꯔꯁꯨ ꯃꯣꯏꯒꯤ ꯑꯣꯏꯕ ꯕꯦꯡꯀꯤ ꯑꯣꯏꯒꯦꯔꯥ ꯃꯣꯏꯒꯤ ꯍꯦꯗꯀꯨꯝꯕ ꯂꯩꯗꯅ ꯑꯗꯨꯗ ꯆꯠꯂꯒ ꯑꯗꯨꯝ ꯑꯩꯅ ꯐꯖꯅ ꯁꯥꯔ ꯑꯩꯗꯨ ꯄ꯭ꯔꯣꯕ꯭ꯂꯦꯝ ꯈꯔ ꯊꯣꯛꯄꯗꯒꯤ ꯌꯥꯗꯕꯩꯅꯤ ꯈꯣꯠꯇꯕꯩꯅꯤ ꯍꯥꯏꯔ ꯑꯗꯨꯝ ꯃꯣꯏ ꯕꯦꯡ ꯃꯦꯅꯦꯖꯔꯅꯆꯤꯡꯕ ꯑꯗꯨꯝ ꯑꯦꯛꯁꯀꯤꯌꯨꯁ ꯇꯧꯕ ꯃꯇꯝꯗ ꯃꯣꯏꯅ ꯑꯗꯨꯝ ꯐꯖꯅ ꯑꯣ ꯑꯗꯨ ꯑꯣꯏꯇꯥꯔꯗꯤ ꯑꯗꯨꯝ ꯅꯪꯅ ꯉꯃꯛꯄ ꯃꯇꯝꯗ ꯁꯤꯡꯗꯤ ꯁꯤꯡꯂꯛꯑꯣ ꯑꯗꯣ ꯁꯤꯡꯂꯛꯇꯕꯗꯤ ꯇꯧꯒꯅꯨ ꯑꯗꯨꯝ ꯇꯞꯅ ꯇꯞꯅ ꯁꯤꯡꯂꯛꯑꯣ ꯃꯇꯝ ꯆꯪꯂꯁꯨ ꯆꯪꯅ ꯑꯗꯨꯃꯥꯏꯅ ꯐꯖꯅ ꯍꯥꯏꯕꯤꯔꯛꯄꯁꯨ ꯌꯥꯎꯏ